ꯁꯤ ꯀꯛꯆꯤꯡꯒꯤ ꯔꯣꯁꯃꯤꯅꯥ ꯑꯣꯏꯔꯕ ꯑꯣ ꯑꯩꯒꯤ ꯃꯤꯡ ꯄꯗꯃꯥ ꯀꯧꯋꯦꯕꯀꯣ ꯑꯩꯒꯤ ꯍꯟꯗꯛꯇ ꯅꯧꯅ ꯃꯅꯤꯄꯨꯔꯗ ꯂꯥꯛꯄꯅꯦꯕ ꯑꯗꯨꯗ ꯑꯩꯅ ꯀꯛꯆꯤꯡꯒꯤ ꯃꯇꯥꯡꯗ ꯀꯛꯆꯤꯡꯒꯤ ꯕꯣꯔꯥ ꯑꯃ ꯌꯥꯝ ꯍꯥꯎꯕ ꯑꯃ ꯂꯩꯕꯗꯣ ꯑꯗꯨꯒꯤ ꯃꯇꯥꯡꯗ ꯑꯩꯅ ꯌꯥꯝ ꯈꯪꯅꯤꯡꯕ ꯑꯗꯨꯗ ꯑꯩꯒꯤ ꯑꯩꯒꯤ ꯁꯤꯜ ꯂꯥꯡꯕꯤꯔꯤꯕ ꯅꯨꯄꯥꯗꯣ ꯑꯗꯨꯅ ꯀꯛꯆꯤꯡꯗꯩꯁꯨ ꯏꯃꯥꯟꯅꯕꯤ ꯑꯃ ꯂꯩ ꯑꯗꯨꯗ ꯐꯣꯟ ꯅꯝꯕꯔ ꯄꯤꯒꯦ ꯑꯗꯨꯒ ꯅꯝꯕꯔꯗꯨ ꯇꯧꯔꯒ ꯋꯥꯔꯤ ꯁꯥꯟꯅꯧ ꯍꯥꯏꯔꯒ ꯍꯥꯏꯔꯛꯄꯅꯦꯕ ꯑꯗꯣ ꯀꯛꯆꯤꯡ ꯕꯣꯔꯥꯗꯣ ꯌꯥꯝ ꯍꯥꯎꯈꯤꯕ ꯍꯥꯏꯇꯥꯔꯦ ꯑꯗꯣ ꯀꯥꯏ ꯀꯥꯏꯗ ꯐꯪꯕꯅꯣ ꯀꯃꯥꯏꯅ ꯇꯧꯕꯅꯣ ꯃꯥꯒꯤ ꯌꯣꯟꯐꯝꯗꯣ ꯑꯗ ꯑꯩꯁꯦ ꯌꯥꯝ ꯆꯠꯂ ꯌꯥꯝ ꯌꯦꯡꯅꯤꯡꯉꯦ ꯁꯥꯕꯩ ꯃꯑꯣꯡ ꯀꯃꯥꯏ ꯀꯃꯥꯏꯅ ꯇꯧꯕꯅꯣꯗꯣ ꯑꯗꯣ ꯑꯗꯨ ꯈꯔ ꯍꯥꯏꯕꯤꯌꯨꯅꯦ ꯑꯗꯨꯏ ꯃꯇꯥꯡꯗ

ꯃꯥꯒ ꯑꯩꯒ ꯑꯗꯨꯝ ꯂꯥꯛꯃꯤꯟꯅꯗꯣꯏꯅꯦ ꯍꯦ ꯑꯩꯗꯤ ꯈꯪꯗꯦꯕ ꯊꯣꯏꯅ ꯀꯋꯥꯏ ꯀꯋꯥꯏ ꯀꯋꯥꯏꯗ ꯆꯠꯇꯣꯏꯅꯣ ꯀꯃꯥꯏꯅ ꯇꯧꯗꯣꯏꯅꯣꯗꯣ ꯑꯗꯨꯒꯤ ꯃꯥꯒ ꯂꯥꯛꯃꯤꯟꯅꯗꯣꯏꯅꯦ ꯑꯗꯨꯝ ꯍꯥꯏꯐꯦꯠ ꯆꯥꯎꯔꯥꯛꯅ ꯈꯔ ꯍꯥꯏꯕꯤꯔꯣ ꯑꯗꯨꯒ ꯍꯌꯦꯡ ꯑꯃꯨꯛ ꯄꯨꯟꯅꯅꯦ ꯏꯁꯥ ꯌꯥꯎꯔꯒꯅꯦ ꯄꯨꯂꯞ ꯆꯠꯃꯤꯟꯅꯔꯒ ꯑꯃꯨꯛ ꯌꯦꯡꯉꯁꯦ ꯃꯃꯜꯅ ꯀꯌꯥ ꯂꯩꯕ ꯀꯃꯥꯏ ꯀꯃꯥꯏꯅ ꯇꯧꯕ ꯍꯥꯏꯗꯨ ꯑꯝꯇ ꯍꯥꯏꯕꯤꯌꯣ ꯎꯝ ꯎꯝ

ꯎꯝ ꯎꯝ ꯎꯝ ꯎꯝ ꯎꯝ ꯎꯝ ꯎꯝ

ꯎꯝ ꯎꯝ ꯎꯝ ꯎꯝ ꯎꯝ

ꯎꯝ ꯎꯝ ꯑꯣ ꯑꯗꯨꯗꯤ ꯍꯌꯦꯡ ꯑꯁ ꯍꯌꯦꯡ ꯅꯨꯃꯤꯠꯁꯤ ꯑꯩꯈꯣꯏ ꯑꯩꯒ ꯅꯨꯄꯥꯗꯨꯒ ꯂꯥꯛꯃꯤꯟꯅꯔꯒꯦ ꯑꯗꯨꯒ ꯁꯣꯝ ꯔꯣꯁꯃꯤꯅꯥꯁꯨ ꯑꯗꯨꯝ ꯍꯌꯦꯡ ꯃꯇꯝ ꯐꯪꯅꯤꯀꯣ ꯆꯥꯛꯆꯥ ꯆꯥꯛꯆꯥ ꯇꯣꯛꯑꯒ ꯍꯧꯖꯤꯛꯀꯤ ꯑꯌꯨꯛꯀꯤ ꯆꯥꯛꯆꯥ ꯇꯣꯛꯄꯒꯤ ꯃꯇꯝ ꯑꯗꯨꯋꯥꯏꯗꯒꯤ ꯑꯗꯨꯝ ꯊꯣꯡꯗꯤ ꯑꯗꯨꯝ ꯍꯥꯡꯉꯒ ꯂꯩꯔꯗꯣꯏꯔꯥ ꯍꯧꯖꯤꯛꯀꯤ ꯀꯩꯊꯦꯜ ꯃꯆꯥ ꯍꯥꯏꯔꯤꯕ ꯕꯣꯔꯥ ꯌꯣꯟꯐꯝꯁꯦ ꯑꯣ ꯑꯗꯨꯑꯣꯏꯗꯤ ꯀꯛꯆꯤꯡ ꯀꯛꯆꯤꯡ ꯂꯝꯈꯥꯏꯗꯣ ꯑꯗꯨꯗ ꯁꯣꯝꯅ ꯉꯥꯏꯕꯤꯔꯝꯕ ꯌꯥꯗꯣꯏꯔꯥ ꯀꯛꯆꯤꯡ ꯂꯝꯈꯥꯏꯗꯨꯗ ꯃꯇꯝꯁꯤꯅꯅꯦ ꯄꯨꯡ ꯄꯨꯡ ꯇꯔꯥ ꯃꯈꯥꯏꯗꯩꯅ ꯇꯔꯥ ꯃꯥꯊꯣꯏ ꯐꯥꯎ ꯃꯅꯨꯡꯁꯦ ꯁꯤꯗ ꯁꯨꯡꯁꯣꯏ ꯁꯣꯏꯗꯅ ꯀꯛꯆꯤꯡ ꯂꯝꯈꯥꯏ ꯌꯧꯔꯛꯅꯕ ꯇꯧꯔꯒꯦ ꯑꯗꯨꯒ ꯄꯨꯕꯤꯔꯣꯅꯦ ꯀꯛꯆꯤꯡꯒꯤ ꯍꯧꯖꯤꯛꯀꯤ ꯀꯩꯊꯦꯜ ꯃꯆꯥ ꯍꯥꯏꯕꯗꯨꯗ ꯎꯝ ꯎꯝ ꯆꯦꯡꯒꯤ ꯉꯥꯛꯇꯔꯥ ꯆꯦꯡꯒꯤ ꯄꯣꯊꯣꯛ ꯉꯥꯛꯇꯔꯥ ꯎꯝ ꯎꯝ ꯎꯝ ꯄꯨꯜꯂꯞ ꯌꯣꯟꯕ ꯀꯣ ꯑꯗꯨꯏ ꯃꯐꯝꯗꯨꯗ ꯀꯣ ꯎꯝ ꯎꯝ ꯎꯝ ꯍꯣꯏ ꯍꯣꯏ ꯍꯣꯏ ꯍꯣꯏ ꯍꯌꯦꯡ ꯎꯅꯔꯁꯤꯀꯣ ꯑꯗꯨꯗꯤ ꯀꯩꯊꯦꯟ ꯃꯆꯥꯗꯨꯗ ꯆꯠꯂꯒ ꯕꯣꯔꯥ ꯃꯌꯥꯝ ꯑꯃ ꯂꯩꯔ ꯄꯨꯈ꯭ꯔꯒꯦ

ꯍꯣꯏ ꯍꯣꯏ ꯐꯔꯦ ꯐꯔꯦ ꯊꯝꯃꯦꯀꯣ